ꯑꯩꯅ ꯁꯣꯁꯤꯌꯦꯜ ꯃꯦꯗꯤꯌꯥꯗ ꯐꯣꯂꯣ ꯇꯧꯕ ꯑꯦꯀꯥꯎꯟ ꯈꯔ ꯍꯥꯏꯔꯒꯗꯤ ꯑꯦꯂꯦꯛꯁꯤ ꯊꯤꯌꯥꯝ ꯑꯗꯒꯤ ꯒꯨꯅꯦꯁꯣꯔ ꯈꯥ ꯉꯥꯟꯕ ꯑꯗꯒꯤꯗꯤ ꯌꯥꯡꯒꯣꯏꯆꯥ ꯀꯂꯁ ꯀꯦꯂꯤ ꯀꯂꯁ ꯑꯗꯒꯤꯗꯤ ꯑꯩꯈꯣꯏ ꯑꯦ ꯀꯦ ꯌꯥꯡꯒꯣꯏꯆꯥ ꯁꯤꯒꯨꯝꯕꯁꯤꯡꯁꯦ ꯈꯔ ꯐꯣꯂꯣ ꯇꯧꯖꯩ ꯍꯥꯏꯕ ꯇꯥꯔꯦ ꯍꯥꯏꯕꯗꯤ ꯃꯣꯏꯒꯤ ꯄꯤꯛꯆꯔꯁꯤꯡꯁꯤ ꯌꯥꯝꯅ ꯇꯣꯞ ꯇꯣꯞꯄ ꯑꯗꯨꯒꯨꯝꯕ ꯃꯈꯜꯒꯤ ꯄꯤꯛꯆꯔꯁ ꯑꯣꯏ ꯑꯗꯨꯒ ꯑꯩꯈꯣꯏꯒꯤ ꯐꯣꯇꯣꯒ꯭ꯔꯥꯐꯤꯛ ꯀ꯭ꯂꯕꯀꯤ ꯄꯦꯖ ꯍꯥꯏ ꯇꯥꯔꯦ ꯁꯝꯅ ꯍꯥꯏꯔꯕꯗ ꯑꯩꯈꯣꯏ ꯃꯅꯤꯄꯨꯔ ꯐꯣꯇꯣꯒ꯭ꯔꯥꯐꯤꯛ ꯀ꯭ꯂꯕ ꯑꯗꯒꯤꯗꯤ ꯔꯣꯌꯦꯜ ꯐꯣꯇꯣꯒ꯭ꯔꯥꯐꯤꯛ ꯀ꯭ꯂꯕ ꯑꯁꯤꯒꯨꯝꯕ ꯃꯈꯜꯒꯤ ꯄꯦꯖ ꯃꯌꯥꯝ ꯑꯃꯁꯨ ꯐꯣꯂꯣ ꯇꯧꯖꯩ ꯍꯥꯏꯕ ꯇꯥꯔꯦ